ꯍꯜꯂꯣ ꯁꯣꯝꯁꯦ ꯇꯦꯛꯁꯤ ꯗꯥꯏꯚꯔ ꯇꯣꯝꯕ ꯅꯠꯇ꯭ꯔꯣ ꯑꯩꯁꯦ ꯑꯁꯣꯟ ꯃꯨꯝꯕꯥꯏꯗꯒꯤ ꯂꯥꯛꯄꯅꯦ ꯃꯅꯤꯄꯨꯔꯗ ꯀꯣꯏꯕ ꯑꯗꯨꯝ ꯃꯣꯔꯦ ꯐꯥꯎꯇ ꯊꯤꯟꯕꯤꯕ ꯌꯥꯒꯗ꯭ꯔꯣ ꯍꯧꯖꯤꯛꯁꯦ ꯒꯥꯔꯤꯁꯦ ꯑꯝꯇ ꯂꯩꯇ꯭ꯔꯕ ꯚꯥꯔꯥꯒꯤꯗꯤ ꯀꯔꯤꯝ ꯈꯟꯒꯅꯣ ꯑꯗꯨꯝ ꯁꯣꯝꯅ ꯄꯤꯌꯣ ꯍꯥꯏꯕꯗꯣ ꯑꯗꯨꯝ ꯄꯤꯖꯒꯦ

ꯑꯩꯁꯦ ꯍꯥꯟꯅꯗꯤ ꯑꯗꯨꯝ ꯐꯔꯥꯔꯤ ꯕꯨꯒꯥꯇꯤꯗ ꯆꯠꯄꯅꯦ ꯑꯗꯨꯗꯣ ꯐꯣꯔꯆꯨꯅꯔꯒꯨꯝꯕ ꯂꯩꯒꯗ꯭ꯔꯣ ꯑꯣ ꯊꯥꯔꯗꯨ ꯂꯩꯔꯒꯗꯤ ꯊꯥꯔꯗꯨꯗ ꯑꯣꯏꯅ ꯇꯧꯔꯁꯤ ꯃꯃꯝꯜꯅ ꯀꯌꯥ ꯑꯗꯣ ꯈꯤꯇꯪ ꯇꯥꯕ ꯌꯥꯔꯣꯏꯗ꯭ꯔꯣ ꯁꯣꯝ ꯑꯣ ꯑꯗꯣ ꯁꯣꯝꯁꯦ ꯀꯥꯏ ꯂꯩꯕꯤꯔꯤꯅꯣ ꯑꯩꯗꯤ ꯈꯤꯇꯪ ꯊꯨꯔꯕ ꯊꯕꯛꯇꯨ ꯆꯠꯄꯁꯦ ꯑꯩ ꯇꯦꯡꯅꯧꯄꯜ ꯑꯁ꯭ꯋꯥꯏꯗ ꯂꯩꯔꯤꯌꯦ ꯇꯦꯡꯅꯧꯄꯜ ꯑꯁꯥꯝ ꯔꯥꯏꯐꯜꯒꯤ ꯀꯩꯒꯤ ꯆꯦꯛ ꯄꯣꯁꯀꯤꯗꯨꯗ ꯂꯩꯔꯤ ꯍꯣꯏ ꯍꯣꯏ ꯑꯣ ꯈꯔ ꯊꯨꯅ ꯌꯧꯕꯤꯔꯛꯑꯣ ꯊꯝꯃꯦ ꯊꯝꯃꯦ